ꯍꯜꯂꯣ ꯅꯣꯏꯒꯤ ꯑꯂꯨ ꯂꯩꯕ꯭ꯔꯣ ꯗꯨꯀꯥꯟꯗ ꯑꯗꯨ ꯀꯦꯖꯤꯗ ꯀꯌꯥ ꯄꯤꯕ ꯑꯣ ꯕꯦꯛꯇꯅ ꯀꯌꯥ ꯄꯤꯔꯤꯕ ꯇꯤꯜꯍꯧꯗꯤ ꯂꯩꯕ꯭ꯔꯣꯕ ꯑꯗꯨ ꯃꯃꯟꯗꯨ ꯈꯔ ꯇꯥꯕ ꯌꯥꯒꯗ꯭ꯔꯣ ꯇꯤꯜꯍꯧꯁꯨ ꯈ꯭ꯔ ꯂꯧꯒꯦ ꯑꯂꯨꯁꯨ ꯑꯣ ꯐꯔꯦ ꯐꯔꯦ ꯑꯗꯨꯗꯤ ꯂꯥꯛꯑꯒꯦ ꯑꯩꯀꯣ ꯍꯣꯏ ꯍꯣꯏ ꯊꯝꯃꯨ ꯊꯝꯃꯨ